ꯑꯩꯅ ꯌꯨꯝꯗ ꯏꯁꯥ ꯍꯛꯆꯥꯡ ꯐꯅꯕ ꯆꯥꯕ ꯆꯤꯟꯖꯥꯛ ꯍꯥꯏꯕꯗꯤ ꯃꯅꯥ ꯃꯁꯤꯡꯅꯆꯤꯡꯕ ꯑꯗꯨꯗꯒꯤ ꯑꯌꯨꯛ ꯇꯨꯝꯕ ꯍꯧꯒꯠꯂꯒ ꯆꯅꯥ ꯆꯥꯕ ꯑꯗꯨꯗꯒꯤ ꯁꯪꯒꯣꯝ ꯊꯛꯄ ꯂꯐꯣꯏ ꯆꯥꯕ ꯑꯗꯨꯗꯒꯤ ꯂꯝꯖꯦꯟ ꯉꯍꯥꯛ ꯆꯦꯜꯂꯨꯕ ꯑꯗꯨꯗꯒꯤ ꯆꯝꯐꯨꯠꯀꯨꯝꯕ ꯍꯥꯏꯕꯗꯤ ꯆꯝꯐꯨꯠꯅꯆꯤꯡꯕ ꯑꯇꯣꯞꯄ ꯈꯔ ꯆꯥꯏ ꯑꯗꯨꯗꯒꯤ ꯑꯌꯨꯛ ꯇꯨꯝꯕ ꯍꯧꯒꯠꯂꯛꯑꯒ ꯍꯛꯆꯥꯡ ꯁꯥꯖꯦꯟ ꯈꯔ ꯇꯧꯕ ꯑꯗꯨꯗꯩ ꯂꯝꯖꯦꯟ ꯆꯦꯟꯕ ꯑꯗꯨꯗꯒꯤ ꯂꯝꯖꯦꯟ ꯆꯦꯜꯂꯨꯕ ꯂꯣꯏꯔꯒ ꯑꯗꯨꯗꯒꯤ ꯏꯁꯥ ꯋ꯭ꯔꯛꯇꯧꯕ ꯂꯣꯏꯔꯒ ꯆꯝꯐꯨꯠꯀꯨꯝꯕ ꯆꯥꯏ ꯑꯗꯨꯗꯒꯤ ꯁꯥ ꯉꯥ ꯆꯥꯔꯁꯨ ꯇꯣꯏꯅ ꯆꯥꯗꯕ ꯑꯩꯈꯣꯏ ꯆꯝꯅ ꯆꯥꯕ ꯏꯁꯥ ꯐꯅꯉꯥꯏꯒꯤ ꯑꯗꯣ ꯃꯅꯥ ꯃꯁꯤꯡ ꯆꯝꯐꯨꯠꯇ ꯆꯥꯕꯗ ꯑꯗꯨꯗꯩ ꯇꯣꯔꯕꯣꯠꯀꯨꯝꯕ ꯆꯝꯐꯨꯠ ꯆꯥꯏ ꯒꯖꯔꯒꯨꯝꯕ ꯑꯗꯨꯗꯒꯤ ꯃꯈꯟ ꯃꯈꯟꯒꯤ ꯆꯤꯟꯖꯥꯛ ꯈꯔ ꯆꯥꯏ ꯑꯁꯪ ꯑꯃꯥꯟ ꯈꯔ ꯆꯥꯏ ꯑꯗꯨꯗꯒꯤ ꯑꯁꯪ ꯑꯃꯥꯟꯅ ꯈꯔ ꯅꯝꯅ ꯆꯥꯏ ꯑꯗꯨꯗꯩ ꯍꯤꯡꯒꯣꯜꯗ ꯆꯥꯔꯤꯕ ꯑꯁꯪ ꯑꯃꯥꯟꯁꯤ ꯍꯤꯡꯒꯣꯜꯗ ꯊꯥꯖꯔꯒ ꯍꯥꯔ ꯆꯥꯏꯗꯕ ꯑꯗꯨꯗꯒꯤ

ꯆꯥꯏ ꯑꯗꯨꯗꯒꯤ ꯆꯥꯛ ꯆꯥꯕ ꯃꯇꯝ ꯅꯥꯏꯅ ꯆꯥꯕ ꯑꯗꯨꯗꯒꯤ ꯇꯨꯝꯕ ꯃꯇꯝ ꯅꯥꯏꯅ ꯇꯨꯝꯕ ꯑꯗꯨꯃꯥꯏꯅ ꯇꯧꯏ ꯑꯗꯨꯒ ꯏꯁꯥ ꯏꯔꯨ ꯗ ꯐꯅꯕ ꯀꯥꯟꯅꯅꯕ ꯆꯥꯕ ꯍꯥꯏꯔꯒꯗꯤ ꯃꯔꯨꯑꯣꯏꯅ ꯑꯩꯅ ꯆꯥꯕꯁꯤ ꯑꯩꯈꯣꯏ ꯆꯝꯅ ꯊꯣꯡꯉꯒ ꯆꯥꯕ ꯌꯦꯟꯁꯥꯡꯒꯨꯝꯕꯗ ꯍꯥꯏꯔꯒꯅ ꯑꯗꯨꯗꯒꯤ ꯏꯁꯤꯡꯒꯨꯝꯕ ꯌꯥꯝꯅ ꯊꯛꯄ ꯑꯗꯨꯒ ꯇꯨꯝꯕ ꯌꯥꯅꯕ ꯍꯥꯏꯕꯗꯤ ꯇꯨꯝꯕ ꯌꯥꯔꯛꯇꯕ ꯃꯇꯝꯗ ꯇꯨꯝꯍꯧꯗ꯭ꯔꯒꯗꯤ ꯏꯁꯥꯁꯤ ꯁꯣꯛꯂꯛꯀꯗꯣꯏꯅꯦ ꯍꯛꯆꯥꯡ ꯐꯠꯂꯛꯑꯣꯏꯗꯣꯏꯅꯤ ꯑꯗꯨꯅ ꯊꯕꯛꯁꯤ ꯑꯋꯥꯕ ꯅꯠꯇ꯭ꯔꯒꯁꯨ ꯅꯨꯡꯊꯤꯟꯒꯤ ꯃꯇꯝꯗ ꯑꯩꯈꯣꯏꯅ ꯑꯦ ꯍꯤꯡꯒꯣꯜꯒꯤ ꯑꯣꯏꯔꯁꯨ ꯌꯣꯠꯄꯥꯛꯅ ꯄꯥꯏꯔꯒ ꯊꯕꯛ ꯁꯨꯕ ꯑꯗꯨꯗꯩ ꯍꯦꯚꯤ ꯑꯣꯏꯅ ꯁꯨꯕ ꯅꯠꯇꯕ ꯑꯦ ꯍꯨꯃꯥꯡ ꯈꯔ ꯇꯥꯍꯟꯕ ꯑꯗꯨꯃꯥꯏꯅ ꯈꯔ ꯇꯧꯏ ꯑꯗꯨꯗꯩ ꯖꯤꯝꯒꯨꯝꯕꯁꯨ ꯅꯨꯃꯤꯗꯥꯡ ꯋꯥꯏꯔꯝ ꯈꯔ ꯈꯔ ꯆꯠꯂꯒ ꯁꯥꯟꯅꯕ ꯑꯗꯨꯒ ꯄꯣꯔꯇꯤꯟ ꯀꯩꯀꯩ ꯃꯥꯒꯤ ꯁꯥꯟꯅꯔꯨꯕꯒꯤ ꯃꯇꯨꯡꯏꯟꯅ ꯄꯣꯔꯇꯤꯟꯒꯨꯝꯕ ꯑꯩꯈꯣꯏ ꯆꯤꯟꯖꯥꯛ ꯑꯐ ꯑꯐꯕ ꯆꯥꯕ ꯍꯣꯏ ꯅꯤꯁꯥ ꯄꯨꯁꯥ ꯆꯥꯗꯕ ꯍꯥꯏꯇ ꯇꯥꯔꯦ ꯏꯁꯥ ꯏꯔꯨꯒꯤ ꯍꯛꯆꯥꯡ ꯐꯅꯕ ꯆꯥꯕ ꯍꯥꯏꯕꯕꯨ ꯑꯗꯨꯗꯒꯤ ꯆꯅꯥꯒꯨꯝꯕꯁꯨ ꯆꯅꯥ ꯑꯇꯤꯡꯕꯁꯦ ꯆꯥꯕ ꯐꯩ ꯑꯌꯨꯛꯇ ꯑꯗꯨꯗꯒꯤ ꯏꯁꯤꯡ ꯈꯔ ꯇꯣꯏꯅ ꯊꯛꯄ ꯑꯗꯨꯗꯒꯤ ꯆꯥꯕ ꯊꯛꯄꯗ ꯑꯩꯈꯣꯏ ꯏꯁꯥꯅ ꯄꯥꯝꯅ ꯆꯥꯕ ꯍꯥꯏꯕꯇꯥꯔꯒꯗꯤ ꯑꯩꯈꯣꯏ ꯆꯝꯐꯨꯠꯀꯨꯝꯕ ꯑꯆꯝꯕ ꯑꯁꯨꯝꯕꯁꯤꯅ ꯈꯔ ꯄꯥꯝꯅ ꯆꯥꯏ ꯍꯥꯏꯕꯗꯤ ꯏꯁꯥ ꯏꯔꯨ ꯌꯥꯝꯅ ꯍꯛꯆꯥꯡ ꯁꯦꯡꯅ ꯂꯩ ꯌꯥꯝ ꯅꯨꯡꯉꯥꯏ ꯑꯗꯨꯒ ꯑꯣꯏ ꯏꯁꯥꯗ ꯀꯔꯤ ꯍꯥꯏꯅꯤ ꯑꯁꯨꯝꯕ ꯆꯥꯔꯒꯅ ꯏꯁꯥꯗ ꯌꯥꯝꯅ ꯍꯧꯒꯠ ꯍꯧꯗ ꯆꯤꯛꯄ ꯅꯥꯕ ꯀꯩꯀꯩ ꯇꯧꯕꯁꯤ ꯐꯩ ꯑꯗꯨꯗꯒꯤ ꯃꯈꯜ ꯃꯈꯜ ꯑꯆꯝꯕ ꯆꯥꯔꯒ ꯑꯗꯨꯗꯒꯤ ꯃꯅꯥ ꯃꯁꯤꯡ ꯈꯔ ꯆꯥꯔꯒ ꯆꯥꯏ